ꯍꯣꯝ ꯃꯥꯏ ꯏꯌꯥꯔꯇꯦꯜ ꯑꯦꯞꯁ ꯋꯦꯜꯂꯦꯠꯇꯒꯤ ꯏꯁꯥꯒꯤ ꯃꯥꯏ ꯏꯌꯥꯔꯇꯦꯜ ꯑꯦꯞꯁ ꯋꯥꯜꯂꯦꯠꯇꯒꯤ ꯄꯩꯁꯥ ꯀꯛꯈꯤꯕ ꯑꯗꯨ ꯆꯦꯛ ꯑꯝꯇ ꯇꯧꯕꯤꯌꯨ ꯍꯥꯏꯅ ꯑꯩꯒꯤ ꯇ꯭ꯔꯥꯟꯖꯦꯛꯁꯟ ꯑꯃ ꯃꯤꯡ ꯑꯩꯒꯤ ꯇ꯭ꯔꯥꯟꯖꯦꯛꯁꯟ ꯅꯝꯕꯔ ꯍꯥꯏꯖꯔꯛꯀꯦ ꯋꯥꯟ ꯐꯣꯔ ꯅꯥꯏꯟ ꯁꯤꯛꯁ ꯇꯨ ꯑꯩꯠ ꯁꯕꯦꯟ ꯁꯤꯛꯁ ꯐꯣꯔ ꯖꯤꯔꯣ ꯖꯤꯔꯣ ꯊ꯭ꯔꯤ ꯑꯩ ꯇ꯭ꯔꯥꯟꯖꯦꯛꯁꯟ ꯅꯝꯕꯔꯅꯦ ꯑꯗꯨ ꯑꯩ ꯇ꯭ꯔꯥꯟꯖꯦꯛꯁꯟ ꯅꯝꯕꯔ ꯃꯈꯥꯗ ꯑꯩꯒꯤ ꯅꯝꯕꯔ ꯑꯂꯣꯏꯕꯅ ꯂꯣꯏꯕ ꯗꯤꯖꯤꯠ ꯃꯔꯤ ꯏꯌꯥꯔꯇꯦꯜ ꯅꯝꯕꯔ ꯁꯕꯦꯟ ꯊ꯭ꯔꯤ ꯐꯥꯏꯚ ꯁꯕꯦꯟ ꯑꯗꯨ ꯑꯝꯇ ꯆꯦꯛ ꯇꯧꯕꯤꯌꯨ ꯍꯥꯏꯅ ꯍꯥꯏꯖꯔꯤ ꯑꯩ ꯄꯦꯀꯦꯝꯁꯤ ꯉꯔꯥꯡ ꯇꯧꯖꯕꯅꯤ ꯑꯗꯨ ꯁꯣꯏꯗꯅ ꯁꯣꯏꯕꯒꯤ ꯀꯛꯄꯖꯥꯠꯂ ꯍꯥꯏꯅ ꯆꯦꯛ ꯑꯝꯇ ꯇꯧꯕꯤꯌꯨꯅꯦ ꯊꯝꯖꯩ